ꯑꯩꯈꯣꯏꯅ ꯄꯥꯝꯕꯤꯁꯤꯡꯁꯤ ꯊꯥꯕ ꯍꯧꯗ꯭ꯔꯤꯉꯩꯗ ꯑꯍꯥꯟꯕꯗ ꯑꯩꯈꯣꯏꯅ ꯊꯥꯒꯗꯧꯕ ꯖꯒꯥꯗꯨꯗ ꯅꯥꯄꯤꯁꯤꯡꯁꯦ ꯐꯖꯅ ꯁꯦꯡꯗꯣꯛꯄ ꯗꯔꯀꯥꯔ ꯇꯥꯏ ꯅꯥꯄꯤꯁꯤꯡꯁꯦ ꯁꯦꯡꯇꯣꯛꯈ꯭ꯔꯦ ꯍꯥꯏꯈ꯭ꯔꯕ ꯃꯇꯨꯡꯗ ꯑꯩꯈꯣꯏꯅ ꯂꯩꯕꯥꯛꯁꯦ ꯇꯧꯔꯒ ꯗ꯭ꯔꯥꯏ ꯑꯣꯏꯍꯟꯕ ꯗꯔꯀꯥꯔ ꯇꯥꯏ ꯑꯗꯨꯒ ꯄꯧꯕ ꯈꯩꯁꯦ ꯑꯩꯈꯣꯏꯅ ꯌꯩꯈꯥꯏꯔꯒ ꯄꯥꯎꯗꯔ ꯐꯖꯅ ꯑꯣꯏꯍꯟꯂꯒ ꯑꯩꯈꯣꯏꯅ ꯑꯗꯨꯒ ꯑꯩꯈꯣꯏꯅ ꯂꯩ ꯁꯥꯏꯗ ꯁꯥꯏꯗꯁꯤꯗ ꯑꯩꯈꯣꯏꯅ ꯂꯩꯄꯥꯛꯁꯦ ꯇꯧꯔꯒ ꯔꯦꯁ ꯑꯣꯏꯔꯒ ꯑꯩꯈꯣꯏꯅ ꯃꯣꯏꯒꯤ ꯊꯥꯅꯤꯡꯉꯥꯏ ꯑꯩꯈꯣꯏꯅ ꯕꯦꯗꯁꯦ ꯐꯖꯅ ꯁꯦꯝꯕꯤꯔꯒ ꯑꯩꯈꯣꯏꯅ ꯑꯗꯨꯒ ꯂꯩꯍꯥꯎꯁꯦ ꯑꯩꯈꯣꯏꯅ ꯀꯔꯤꯒꯨꯝꯕ ꯂꯩꯍꯥꯎ ꯌꯥꯝ ꯂꯩꯗꯕ ꯃꯐꯝꯗ ꯑꯣꯏꯔꯗꯤ ꯑꯩꯈꯣꯏꯅ ꯁꯟꯊꯤ ꯑꯀꯪꯕꯒꯨꯝꯕꯁꯦ ꯅꯠꯇꯔꯒ ꯑꯣꯛꯊꯤꯒꯨꯝꯕꯁꯦ ꯑꯩꯈꯣꯏꯅ ꯑꯦꯗ ꯇꯧꯔꯒ ꯑꯩꯈꯣꯏꯅ ꯐꯖꯅ ꯑꯦꯗ ꯇꯧꯈ꯭ꯔꯕ ꯃꯇꯨꯡꯗ ꯃꯤꯛꯁ ꯇꯧꯔꯥ ꯇꯣꯠꯈꯥꯏꯔꯒ ꯑꯩꯈꯣꯏꯅ ꯐꯖꯅ ꯄ꯭ꯔꯤꯄꯦꯌꯔ ꯇꯧꯔꯒ ꯔꯦꯗꯤ ꯇꯧꯔꯒ ꯑꯩꯈꯣꯏꯅ ꯄꯥꯝꯕꯤ ꯑꯁꯦ ꯊꯥꯕ ꯌꯥꯏ ꯅꯠꯇ꯭ꯔꯗꯤ ꯑꯩꯈꯣꯏꯅ ꯂꯩꯍꯥꯎ ꯂꯩꯔꯗꯤ ꯑꯁꯤꯒꯨꯝꯕꯁꯤ ꯑꯦꯗ ꯇꯧꯗ꯭ꯔꯁꯨ ꯀꯔꯤꯁꯨ ꯀꯥꯏꯗꯦ ꯑꯗꯨꯕꯨ ꯂꯩꯍꯥꯎ ꯋꯥꯠꯄ ꯃꯐꯝꯗꯗꯤ ꯑꯩꯈꯣꯏꯅ ꯌꯦꯡꯂꯒ ꯑꯩꯈꯣꯏꯅ ꯁꯟ ꯊꯤꯒꯨꯝꯕ ꯑꯦꯗ ꯇꯧꯕ ꯌꯥꯕ꯭ꯔꯥ ꯅꯠꯇꯔꯒ ꯑꯣꯛꯀꯤ ꯊꯤꯒꯨꯝꯕꯔꯥ ꯑꯩꯈꯣꯏꯅ ꯑꯦꯗ ꯇꯧꯔꯒ ꯂꯩꯍꯥꯎꯁꯤ ꯂꯩꯍꯟꯕ ꯇꯥꯕ ꯑꯗꯨ ꯑꯣꯏꯔꯗꯤ ꯑꯩꯈꯣꯏꯅ ꯑꯗꯨꯃꯥꯏꯅ ꯐꯖꯅ ꯄ꯭ꯔꯤꯄꯦꯌꯔ ꯇꯧꯔꯒ ꯍꯩ ꯄꯥꯝꯕꯤ ꯁꯤꯡꯁ ꯑꯦꯟꯁꯥꯡ ꯅꯥꯄꯤꯁꯤꯡꯁꯦ ꯊꯥꯕ ꯃꯇꯝꯗ ꯃꯈꯣꯏꯁꯦ ꯐꯖꯅ ꯍꯧꯒꯅꯤ ꯅꯠꯇ꯭ꯔꯗꯤ ꯑꯩꯈꯣꯏꯅ ꯄꯪꯄꯥꯟꯗ ꯍꯥꯟꯅ ꯑꯦꯔꯦꯟꯁꯃꯦꯟ ꯀꯔꯤꯁꯨ ꯂꯩꯇ꯭ꯔꯒ ꯑꯩꯈꯣꯏꯅ ꯄꯥꯡꯄꯥꯟꯗ ꯊꯥꯖꯤꯜꯂꯦ ꯍꯥꯏꯅ ꯊꯥꯖꯤꯜꯂꯗꯤ ꯑꯩꯈꯣꯏ ꯃꯅꯥ ꯃꯁꯤꯡ ꯀ꯭ꯔꯤꯁꯨ ꯍꯦꯛꯂꯔꯣꯏ ꯑꯗꯨꯅꯤ ꯑꯩꯈꯣꯏꯅ ꯄꯥꯝꯕꯤꯁꯤꯡꯁꯦ ꯐꯖꯅ ꯑꯩꯈꯣꯏꯅ ꯇꯧꯒꯦ ꯍꯥꯏꯕ ꯇꯥꯔꯗꯤ ꯑꯩꯈꯣꯏꯅ ꯑꯩꯅ ꯉꯁꯥꯏ ꯍꯥꯟꯅ ꯍꯥꯏꯕꯒꯨꯝꯅ ꯅꯥꯄꯤꯁꯤꯡꯁꯦ ꯐꯖꯅ ꯁꯦꯡꯊꯣꯛꯑꯦ ꯑꯗꯨ ꯃꯅꯨꯡꯗ ꯂꯩꯕꯥꯛꯁꯦ ꯐꯖꯅ ꯇꯧꯈꯥꯏꯔꯦ ꯀꯪꯍꯜꯂꯦ ꯑꯗꯨꯒ ꯄꯥꯎꯗꯔ ꯑꯣꯏꯗꯕꯁꯤꯡꯅ ꯄꯥꯎꯗꯔ ꯑꯣꯏꯍꯜꯂꯦ ꯑꯗꯨꯒ ꯂꯩꯍꯥꯎ ꯋꯥꯠꯂꯒꯅ ꯂꯩꯍꯥꯎꯁꯦ ꯑꯩꯈꯣꯏꯅ ꯉꯁꯥꯏ ꯑꯩꯅ ꯗ꯭ꯔꯥꯏ ꯀꯥꯎꯗꯪꯒꯨꯝꯕꯁꯦ ꯁꯟꯊꯤꯒꯨꯝꯕꯁꯦ ꯑꯣꯛꯊꯤꯒꯨꯝꯕꯁꯦ ꯑꯦꯗ ꯇꯧꯔꯒ ꯃꯦꯅꯨꯌꯥꯔꯁꯦ ꯂꯩꯍꯟ ꯂꯩꯍꯟꯂꯒ ꯑꯩꯈꯣꯏꯅ ꯑꯗꯨꯃꯥꯏꯅ ꯄ꯭ꯔꯤꯄꯦꯌꯔ ꯇꯧꯔꯒ ꯑꯦꯟꯁꯥꯡ ꯅꯥꯄꯤꯁꯦ ꯊꯥꯏ ꯍꯥꯏꯕꯁꯤ ꯑꯩ ꯍꯥꯏꯔꯄꯅ ꯑꯗꯨꯝ ꯍꯥꯏꯅꯤꯡꯉꯤ